ꯑꯥ ꯁꯤꯁꯦ ꯁꯤꯁꯇꯔ ꯔꯤꯅꯥ ꯏꯕꯤꯔꯕ ꯑꯩ ꯉꯔꯥꯡ ꯅꯍꯥꯟꯒꯤ ꯄꯦꯁꯦꯟꯗꯨꯅꯦꯕꯀꯣ ꯑꯩ ꯁꯤꯁꯇꯔꯗ ꯀꯩꯅꯣꯝꯇ ꯍꯪꯖꯔꯛꯀꯦꯅ ꯇꯧꯕꯅꯦꯕ ꯑꯣ ꯑꯗꯨ ꯑꯩꯁꯦ ꯑꯣꯄꯔꯦꯁꯟ ꯇꯧꯕꯕꯨꯗꯤ ꯊꯥ ꯑꯃꯗꯤ ꯐꯥꯔꯦꯗꯅꯀꯣ ꯑꯗꯨꯗ ꯑꯩꯅ ꯆꯥꯕ ꯌꯥꯕꯁꯦ ꯑꯩ ꯑꯗꯨꯝ ꯍꯪꯉꯛꯀꯦ ꯇꯧꯕꯅꯦꯕ ꯑꯩꯁꯦ ꯁꯥ ꯂꯥꯡꯁꯨ ꯆꯥꯗꯕ ꯀꯨꯏꯔꯦ ꯑꯗꯨꯅ ꯑꯗꯨꯝ ꯑꯇꯦꯛꯄ ꯁꯥꯒꯨꯝꯕꯁꯦ ꯆꯥꯁꯟꯕ ꯌꯥꯔꯕ꯭ꯔꯥ ꯈꯣꯠꯂꯕ꯭ꯔꯥꯅ ꯑꯝꯇ ꯍꯪꯖꯒꯦ ꯇꯧꯕꯅꯦ ꯀꯃꯥꯏꯅ ꯇꯧꯕꯖꯥꯠꯅꯣ ꯑꯣ ꯑꯗꯨ ꯍꯪꯒꯦ ꯇꯧꯕꯅꯦꯕ ꯑꯩꯅ ꯑꯗꯨꯒ ꯑꯩꯒꯤ ꯑꯅꯥꯕꯁꯤꯕꯨꯗ ꯑꯗꯨꯝ ꯐꯕ ꯍꯥꯏꯗꯤ ꯐꯒꯠꯂꯦꯕꯀꯣ ꯀꯪꯁꯟꯕꯗꯤ ꯐꯖꯅ ꯀꯪꯁꯟꯈ꯭ꯔꯦꯕ ꯃꯔꯛ ꯃꯔꯛꯀꯨꯝꯕꯗꯤ ꯆꯥꯕ ꯌꯥꯕ ꯅꯠꯇ꯭ꯔꯥ ꯑꯥꯎ ꯑꯗꯨ ꯍꯪꯒꯦ ꯇꯧꯕꯅꯤꯗ ꯑꯗꯨ ꯃꯍꯤ ꯃꯅꯥꯏꯒꯨꯝꯕ ꯁꯨꯝ ꯊꯛꯄ ꯈꯣꯠꯄꯗꯤ ꯌꯥꯕ꯭ꯔꯥ ꯑꯣ ꯐꯔꯦ ꯐꯔꯦ ꯑꯗꯨ ꯍꯪꯖꯒꯦ ꯇꯧꯕꯅꯤ ꯌꯥꯝ ꯅꯨꯡꯉꯥꯏꯖꯔꯦꯀꯣ ꯑꯗꯨꯗꯤ ꯊꯝꯖꯔꯒꯦ